ꯊꯥꯏꯅ ꯑꯉꯥꯡ ꯑꯣꯏꯔꯤꯉꯩꯗꯒꯤ ꯍꯧꯅ ꯑꯩꯈꯣꯏꯅ ꯆꯤꯡꯗ ꯂꯩꯔꯛꯄ ꯍꯥꯏꯕꯗꯨ ꯑꯣꯏꯕꯅꯤꯅ ꯆꯤꯡꯅꯨꯡꯗꯁꯨ ꯄꯪꯆꯠ ꯆꯠꯂꯤ ꯆꯤꯡꯗ ꯄꯪꯆꯠ ꯆꯠꯂꯤ ꯁꯥ ꯇꯥꯟꯕ ꯃꯔꯛ ꯈꯪꯗꯦ ꯉꯥ ꯐꯥꯕꯅꯤ ꯈꯪꯗꯦ ꯄꯪꯆꯠ ꯆꯠꯂꯛꯏ ꯑꯩꯈꯣꯏꯅ ꯂꯧꯕꯨꯛꯇ ꯂꯧ ꯁꯨꯕ ꯆꯠꯄꯗꯁꯨ ꯑꯍꯤꯡ ꯂꯦꯛꯄ ꯍꯞꯇꯥ ꯑꯃꯒꯤ ꯃꯅꯨꯡꯗ ꯍꯞꯇꯥ ꯑꯃ ꯁꯟꯗꯦ ꯂꯥꯛꯇ꯭ꯔꯤꯕ ꯐꯥꯎꯕ ꯅꯣꯡꯃꯥꯏꯖꯤꯡ ꯅꯨꯃꯤꯠ ꯂꯥꯛꯇ꯭ꯔꯤꯕ ꯐꯥꯎꯕ ꯑꯩꯈꯣꯏ ꯑꯍꯤꯡꯗꯨꯗ ꯂꯦꯛꯏ ꯑꯗꯣ ꯂꯩꯔꯤꯕ ꯂꯦꯛꯄ ꯃꯇꯝꯗ ꯑꯍꯤꯡꯗ ꯂꯝꯍꯨꯏ ꯈꯣꯡꯕ ꯀꯩ ꯈꯣꯡꯕ ꯂꯣꯏꯅꯃꯛꯁꯤ ꯑꯩꯈꯣꯏ ꯑꯗꯨꯝ ꯇꯥꯔꯛꯏ ꯑꯗꯨꯁꯨ ꯀꯤꯔꯁꯨ ꯀꯤꯅ ꯑꯍꯤꯡꯗꯣ ꯂꯦꯟꯈꯤꯅꯕ ꯍꯥꯏꯗꯅ ꯇꯨꯃꯤꯟꯅ ꯐꯤ ꯀꯨꯞꯁꯜꯂꯒ ꯆꯔꯨ ꯃꯔꯛꯇ ꯑꯃꯗ ꯑꯃꯗ ꯑꯗꯨꯃꯥꯏꯅ ꯂꯣꯠꯂꯒ ꯂꯦꯜꯂꯛꯏ ꯑꯗꯣ ꯑꯩ ꯑꯗꯨꯝ ꯍꯥꯏꯔꯒ ꯑꯩꯅ ꯋꯥꯔꯤ ꯑꯃ ꯂꯤꯔꯛꯀꯦ ꯍꯥꯏꯕꯗꯤ ꯊꯥꯏꯅ ꯑꯩꯈꯣꯏ ꯑꯉꯥꯡ ꯈꯔ ꯑꯣꯏꯔꯤꯉꯩꯗ ꯑꯩꯈꯣꯏ ꯈꯨꯟꯗꯒꯤ ꯅꯨꯄꯥ ꯑꯃ ꯁꯥ ꯇꯥꯟꯕ ꯆꯠꯂꯤ ꯑꯩꯈꯣꯏꯒꯤ ꯃꯥꯝꯃꯥ ꯊꯣꯛꯏ ꯃꯥꯝꯃꯗꯨꯅ ꯁꯥ ꯇꯥꯟꯕ ꯆꯠꯂꯨꯔꯒ ꯁꯑꯣꯝ ꯀꯥꯞꯄꯦ ꯍꯥꯏꯌꯦ ꯁꯑꯣꯝ ꯀꯥꯞꯊꯠꯈ꯭ꯔꯒ ꯃꯤ ꯃꯌꯥꯝ ꯑꯃ ꯆꯠꯄꯅꯤ ꯁꯥ ꯇꯥꯟꯕꯗꯨꯁꯨ ꯑꯗꯨ ꯁꯑꯣꯝ ꯀꯥꯞꯄꯗ ꯄꯥꯟꯗꯅ ꯁꯤꯗꯤ ꯁꯤꯍꯧꯗ꯭ꯔꯒ ꯁꯤꯍꯧꯗ꯭ꯔꯒ ꯁꯤꯈ꯭ꯔꯕ ꯃꯥꯜꯂꯦ ꯀꯗꯥꯏꯗ ꯂꯩꯈ꯭ꯔꯕꯅꯣ ꯀꯣꯏꯊꯤ ꯊꯤꯕ ꯀꯥꯟꯗ ꯐꯪꯕ ꯉꯝꯗꯗꯅ ꯀꯨꯏꯅ ꯊꯤꯅꯗꯅ ꯂꯩꯕ ꯀꯥꯟꯗ ꯂꯝꯑꯣꯛꯇꯨꯗꯤ ꯁꯤꯍꯧꯗꯗꯅ ꯃꯉꯣꯟꯗ ꯑꯦꯇꯦꯛ ꯇꯧꯅꯕ ꯍꯥꯏꯅ ꯂꯨꯝꯃꯒ ꯂꯩꯈ꯭ꯔꯦ ꯑꯗꯨꯒ ꯑꯁꯣꯡꯕ ꯅꯥꯔꯛ ꯑꯃꯗ ꯂꯣꯠꯇꯅ ꯂꯩꯔꯒ ꯃꯤꯗꯨꯅ ꯊꯤ ꯍꯨꯝꯕ ꯂꯥꯛꯄ ꯀꯥꯟꯗ ꯄꯥꯏꯊꯣꯔꯛꯇꯨꯅ ꯆꯦꯟꯊꯣꯛꯂꯛꯂꯒ ꯃꯥꯕꯨ ꯆꯤꯛꯄꯁꯤ ꯃꯇꯠ ꯃꯇꯠ ꯃꯇꯠ ꯇꯠꯇꯅ ꯃꯈꯣꯏ ꯃꯐꯥꯏꯒꯟ ꯀꯅꯥꯒꯤ ꯂꯣꯏꯅꯃꯛꯁꯤ ꯂꯣꯏꯅ ꯄꯨꯡꯇꯠ ꯇꯠꯂꯒ ꯁꯤꯕꯒ ꯆꯞ ꯃꯥꯟꯅꯅ ꯂꯩꯈꯤ ꯂꯝꯑꯣꯛꯇꯨꯁꯨ ꯑꯗꯨ ꯃꯥꯕꯨ ꯋꯥꯏꯔꯝꯃꯒ ꯃꯥꯕꯨ ꯁꯣꯛꯑꯝꯃꯒ ꯃꯐꯝ ꯈꯔ ꯃꯤꯇꯔ ꯇꯔꯥꯒꯨꯝꯕ ꯆꯠꯂꯒ ꯃꯥꯁꯨ ꯑꯗꯨꯋꯥꯏꯗ ꯁꯤꯗꯅ ꯂꯩꯔꯝꯃꯦ ꯄꯥꯟꯈ꯭ꯔꯕ ꯂꯝꯑꯣꯛꯅꯤ ꯑꯗꯨꯃꯥꯏꯅ ꯁꯤꯗꯅ ꯃꯤꯗꯨ ꯌꯥꯝꯅ ꯁꯤꯕꯗꯒꯤ ꯂꯧꯋꯤ ꯃꯤ ꯃꯌꯥꯝꯅ ꯆꯠꯂꯒ ꯈꯨꯟꯒꯤ ꯃꯤ ꯃꯌꯥꯝ ꯅꯨꯄꯥ ꯃꯌꯥꯝ ꯆꯠꯂꯒ ꯃꯉꯣꯟꯗ ꯊꯥꯡꯉꯒ ꯄꯨꯔꯛꯏ ꯂꯥꯏꯌꯦꯡꯉꯦ ꯌꯨꯝꯗ ꯍꯣꯁꯄꯤꯇꯥꯜ ꯂꯩꯕ ꯖꯒꯥ ꯅꯠꯇꯕꯅꯤꯅ ꯃꯉꯣꯟꯗ ꯌꯨꯝꯗ ꯂꯥꯏꯌꯦꯡꯕꯗꯒꯤ ꯌꯥꯝ ꯋꯥꯅ ꯍꯤꯡꯉꯛꯈꯤ ꯃꯄꯨꯟꯁꯤꯒꯤ ꯃꯥ ꯑꯁꯣꯟꯕ ꯍꯥꯏꯕꯗꯨꯁꯨ ꯑꯣꯏꯈꯤ ꯑꯗꯨꯃꯥꯏꯅ ꯇꯧꯗꯅ ꯂꯝꯂꯛꯀꯤ ꯁꯥ ꯎꯆꯦꯛꯁꯤꯗ ꯑꯩꯈꯣꯏꯅ ꯂꯝꯂꯛꯀꯤ ꯁꯥ ꯎꯆꯦꯛꯇꯒꯤ ꯉꯥꯛꯊꯣꯛꯆꯒꯦ ꯍꯥꯏꯔꯒꯗꯤ ꯑꯩꯈꯣꯏꯅ ꯁꯥ ꯇꯥꯟꯕ ꯆꯠꯄ ꯀꯥꯟꯗ ꯌꯥꯝꯅ ꯆꯦꯛꯁꯟꯒꯗꯕꯅꯤ ꯆꯦꯛꯁꯟꯗ꯭ꯔꯒꯗꯤ ꯃꯈꯣꯏꯒꯤ ꯃꯤꯑꯣꯏꯕꯗ ꯁꯣꯛꯄ ꯍꯥꯏꯕꯁꯤ ꯏꯂꯥꯏ ꯂꯥꯏꯕ ꯊꯕꯛ ꯑꯣꯏꯌꯦ ꯃꯗꯨ ꯈꯛꯇꯁꯨ ꯅꯠꯇꯦ ꯑꯩꯈꯣꯏ ꯈꯨꯟꯗ ꯑꯩꯈꯣꯏ ꯌꯨꯝꯂꯣꯟꯅꯕ ꯃꯤ ꯑꯃꯒꯁꯨ ꯅꯨꯄꯥ ꯑꯍꯜ ꯑꯃꯁꯨ ꯁꯥ ꯇꯥꯟꯕ ꯆꯠꯄꯗ ꯃꯥꯒꯤꯅ ꯁꯑꯣꯝ ꯍꯥꯏꯕꯗꯨꯅꯅꯤ ꯁꯑꯣꯝꯗꯨꯅ ꯅꯣꯡꯃꯩ ꯀꯥꯞꯄꯗ ꯄꯥꯟꯈ꯭ꯔꯦ ꯑꯗꯨꯁꯨ ꯆꯞ ꯃꯥꯟꯅꯩꯌꯦ ꯄꯥꯜꯂꯒ ꯃꯥ ꯁꯤꯍꯧꯗꯗꯅ ꯃꯥꯁꯨ ꯃꯥ ꯃꯤ ꯁꯣꯛꯀꯅꯤ ꯍꯥꯏꯕꯒꯤ ꯔꯦꯗꯤꯗ ꯂꯩꯈ꯭ꯔꯦ ꯑꯗꯨꯗ ꯃꯥꯅ ꯁꯤꯈ꯭ꯔꯕ ꯃꯥꯜꯂꯦ ꯀꯗꯥꯏꯗ ꯆꯠꯈ꯭ꯔꯕꯅꯣ ꯏ ꯀꯗꯥꯏꯗ ꯇꯥꯕꯅꯣꯅ ꯑꯁꯨꯃꯥꯏꯅ ꯍꯨꯏ ꯄꯥꯏꯔꯒ ꯊꯤꯔ ꯊꯤꯔꯒ ꯆꯠꯄ ꯀꯥꯟꯗ ꯁꯑꯣꯝꯗꯨꯁꯨ ꯃꯉꯣꯟꯗ ꯇꯥꯟꯅꯔꯛꯈ꯭ꯔꯦ ꯇꯥꯟꯅꯔꯛꯄꯗꯒꯤ ꯃꯥꯅ ꯎꯊꯛꯇ ꯀꯥꯏꯌꯌꯦ ꯎ ꯃꯊꯛꯇꯁꯨ ꯀꯥꯕ ꯍꯩꯕꯅꯤ ꯍꯧꯖꯤꯛꯀꯤ ꯂꯝꯑꯣꯛ ꯅꯠꯇꯕ ꯁꯑꯣꯝꯗꯣ ꯑꯗꯨꯁꯨ ꯎ ꯃꯊꯛꯇꯁꯨ ꯃꯥꯕꯨ ꯐꯣꯏꯊꯔꯒ ꯃꯥꯕꯨ ꯆꯤꯡꯊꯔꯒ ꯀꯥꯕ ꯉꯝꯗꯗꯅ ꯂꯩꯔꯤꯉꯩꯗ ꯂꯣꯏꯅ ꯃꯇꯠ ꯃꯇꯠ ꯃꯇꯠ ꯃꯃꯥꯏ ꯃꯃꯤꯠ ꯃꯈꯩ ꯂꯣꯏꯅꯃꯛ ꯈꯦꯠꯇꯠꯇꯅ ꯂꯧꯈꯠꯄ ꯌꯥꯈꯤꯗꯦ ꯃꯅꯥꯇꯣꯟꯐꯥꯎꯕ ꯇꯠꯂꯒ ꯂꯥꯛꯑꯦ ꯑꯩꯈꯣꯏ ꯑꯉꯥꯡ ꯑꯣꯏꯔꯤꯉꯩꯗ ꯎꯍꯧꯏ ꯑꯗꯨ ꯑꯃ ꯌꯥꯝꯅ ꯑꯋꯥꯕ ꯐꯤꯕꯝꯗ ꯁꯤꯈ꯭ꯔꯦ ꯍꯥꯏꯅ ꯂꯩ ꯊꯥꯡꯉꯒ ꯄꯨꯔꯛꯑꯕꯅꯤ ꯑꯗꯨ ꯃꯃꯥꯏꯗꯨꯅ ꯐꯤꯕꯝ ꯁꯣꯛꯑꯕꯁꯨ ꯃꯥ ꯅꯝꯗꯅꯕꯨꯗꯤ ꯍꯤꯡꯉꯛꯈꯤ ꯍꯤꯡꯉꯛꯄꯗꯒꯤ ꯃꯥ ꯑꯃꯨꯛ ꯍꯟꯅ ꯁꯥ ꯇꯥꯟꯕꯁꯨ ꯆꯠꯈꯤꯗꯦ ꯁꯥ ꯇꯥꯟꯕ ꯆꯠꯄꯁꯤꯗ ꯁꯣꯛꯄ ꯌꯥꯕ ꯁꯥ ꯍꯥꯏꯔꯒ ꯍꯧꯖꯤꯛꯀꯤ ꯂꯝꯑꯣꯛ ꯀꯨꯝꯕ ꯀꯩ ꯈꯛꯇ ꯅꯠꯇꯦ ꯂꯝꯑꯣꯛ ꯀꯨꯝꯕ ꯁꯑꯣꯝꯒꯨꯝꯕꯁꯦ ꯑꯁꯤꯒꯤꯁꯤ ꯌꯥꯝ ꯁꯥꯊꯤꯅ ꯃꯤ ꯁꯤꯒꯗꯕ ꯃꯤ ꯍꯥꯠꯄ ꯌꯥꯕ ꯁꯥ ꯃꯈꯜ ꯑꯃꯅꯤ ꯃꯈꯣꯏꯁꯨ ꯀꯩ ꯈꯛꯇ ꯅꯠꯇꯦ ꯂꯤꯟ ꯈꯛꯇ ꯅꯠꯇꯦ ꯃꯤꯕꯨ ꯁꯣꯛꯏꯁꯦ ꯍꯥꯏꯅꯤꯡꯏ ꯃꯌꯥꯝꯅ ꯆꯦꯛꯁꯟꯕꯤꯒꯗꯕ ꯍꯥꯏꯔꯒꯅ ꯑꯗꯨꯒꯨꯝꯕ ꯁꯥꯁꯤꯡꯗꯨ ꯆꯦꯛꯁꯟꯕꯤꯒꯗꯕꯅꯤ ꯁꯨꯃꯥꯏ ꯇꯧꯗꯅ ꯃꯄꯨꯟꯁꯤ ꯆꯨꯞꯄꯒꯤ ꯑꯩꯈꯣꯏ ꯈꯨꯟꯒꯤ ꯑꯍꯜ ꯑꯅꯤꯗꯣ ꯍꯧꯖꯤꯛꯇꯤ ꯁꯣꯟꯗꯅ ꯄꯨꯟꯁꯤꯁꯨ ꯁꯥꯡꯈꯤꯗ꯭ꯔꯦ ꯃꯈꯣꯏ ꯑꯅꯤꯗꯣ ꯑꯗꯨ ꯈꯛꯇ ꯅꯠꯇꯦ ꯑꯩꯈꯣꯏꯅ ꯂꯃꯂꯛꯇ ꯂꯧꯕꯨꯛꯇ ꯂꯦꯛꯄ ꯈꯣꯠꯄ ꯑꯗꯨꯗꯁꯨ ꯀꯩꯒꯨꯝꯕ ꯈꯣꯡꯕ ꯑꯃ ꯑꯃ ꯑꯩꯈꯣꯏꯅ ꯇꯨꯃꯤꯟꯅ ꯂꯩꯈꯤꯒꯗꯕꯅꯤ ꯑꯗꯨ ꯃꯇꯝꯗ ꯀꯔꯤꯁꯨ ꯂꯩꯇꯕ ꯃꯈꯣꯏꯅ ꯐꯥꯎꯕ ꯑꯩꯈꯣꯏꯗ ꯉꯝꯏ ꯍꯥꯏꯕꯁꯤ ꯈꯜꯂꯒ ꯑꯩꯈꯣꯏꯅ ꯇꯧꯒꯗꯕ ꯊꯕꯛ ꯇꯧꯔꯣꯏꯗꯕ ꯊꯕꯛ ꯍꯥꯏꯕꯁꯤ ꯈꯔ ꯈꯥꯏꯗꯣꯛꯑꯒ ꯆꯠꯀꯗꯕꯅꯤ